ꯊꯧꯕꯥꯜ ꯖꯤꯂꯥ ꯑꯁꯤꯒꯤ ꯃꯔꯨꯑꯣꯏꯕ ꯁꯤꯟ ꯗꯜ ꯑꯃꯁꯨꯡ ꯍꯤꯡꯅꯕꯒꯤ ꯂꯝꯕꯤ ꯂꯝꯕꯤ ꯍꯥꯏꯔꯒꯗꯤ ꯂꯧꯎ ꯁꯤꯡꯎ ꯇꯧꯕ ꯐꯥꯔꯝ ꯇꯧꯕ ꯑꯦꯅꯤꯃꯦꯜ ꯍꯖꯕꯦꯟꯗꯔꯤ ꯃꯌꯥꯝ ꯑꯃ ꯇꯧꯔꯒ ꯍꯦꯛ ꯑꯌꯥꯝꯕꯅ ꯍꯤꯡꯅꯩ ꯑꯗꯨꯕꯨ ꯑꯌꯥꯝꯕꯅ ꯒꯕꯔꯃꯦꯟ ꯖꯣꯕ ꯄꯥꯝꯅꯕ ꯉꯥꯛꯇ ꯑꯣꯏ ꯒꯕꯔꯃꯦꯟ ꯖꯣꯕꯇꯅ ꯊꯋꯥꯏ ꯌꯥꯎꯕ ꯑꯣꯏꯅ ꯂꯣꯏꯅ ꯇꯧꯅꯩ ꯆꯦꯛꯀꯣꯜ ꯊꯕꯛ ꯁꯨꯕ ꯃꯤꯁꯤꯡꯕꯨꯅ ꯍꯟꯊꯅ ꯌꯦꯡꯕꯤꯕꯒꯤ ꯃꯑꯣꯡ ꯑꯃꯁꯨ ꯇꯧꯋꯤ ꯒꯕꯔꯃꯦꯟ ꯖꯣꯕ ꯇꯧꯔꯤꯕ ꯃꯤꯁꯤꯡ ꯑꯗꯨꯕꯨꯅ ꯔꯦꯁꯄꯦꯛ ꯌꯥꯝꯅ ꯍꯦꯟꯅ ꯇꯧꯋꯦ ꯑꯗꯨꯒ ꯑꯩꯒꯤ ꯋꯥꯈꯜꯂꯣꯟꯗꯗꯤ ꯂꯣꯏꯅꯃꯛ ꯆꯞ ꯃꯥꯟꯅꯩ ꯍꯥꯏꯅ ꯎꯍꯟꯅꯤꯡꯉꯦ ꯃꯔꯝꯗꯤ ꯃꯈꯣꯏ ꯒꯕꯔꯃꯦꯟ ꯖꯣꯕꯁꯤꯡꯒꯤ ꯒꯕꯔꯃꯦꯟ ꯖꯣꯕꯇ ꯇꯧꯔꯤꯁꯤꯁꯨ ꯑꯦꯝꯄ꯭ꯂꯣꯌꯤ ꯑꯦꯝꯄ꯭ꯂꯣꯌꯤ ꯑꯃ ꯑꯣꯏꯅ ꯇꯧꯔꯤꯁꯤꯁꯨ ꯆꯦ ꯆꯥꯡ ꯁꯨꯕꯅꯤ ꯑꯗꯨꯕꯨ ꯃꯈꯣꯏꯁꯨ ꯃꯤꯒꯤ ꯃꯈꯥꯗ ꯊꯕꯛ ꯁꯨꯔꯤꯅꯦ ꯑꯗꯨꯒ ꯆꯦꯛ ꯁꯨꯔꯤꯕ ꯑꯗꯒꯤ ꯌꯨꯝꯗ ꯐꯥꯔꯝ ꯇꯧꯔꯤꯕ ꯈꯣꯠꯂꯤꯕ ꯁꯤꯁꯨ ꯃꯁꯥꯅ ꯃꯈꯣꯏꯅ ꯃꯤꯒꯤ ꯃꯈꯥ ꯄꯣꯟꯗꯅꯕ ꯃꯁꯥꯅ ꯃꯁꯥꯒꯤ ꯊꯕꯛ ꯁꯨꯖꯕꯅꯤ ꯁꯤ ꯑꯅꯤꯃꯛ ꯃꯤꯠꯌꯦꯡ ꯃꯥꯟꯅꯅ ꯎꯍꯟꯅꯤꯡꯉꯦ